ꯃꯈꯣꯏꯅ ꯊꯦꯡꯅꯈꯤꯕ ꯑꯋꯥꯕꯗꯨꯗꯤ ꯌꯨꯝ ꯑꯃꯗꯒꯤ ꯂꯥꯟꯖꯦꯟꯅꯗꯨꯅ ꯌꯨꯝ ꯊꯥꯗꯣꯛꯑꯒ ꯆꯦꯟꯈꯤꯕ ꯍꯥꯏꯕꯁꯤ ꯃꯁꯥꯗ ꯁꯦꯠꯂꯤꯕ ꯐꯤ ꯏꯜꯂꯤꯕ ꯐꯤ ꯃꯈꯨꯠꯇ ꯈꯨꯠꯂꯥꯏ ꯑꯃꯠꯇ ꯌꯥꯎꯗꯅ ꯑꯀꯤ ꯑꯈꯪ ꯄꯨꯝꯅꯃꯛꯇꯨ ꯊꯥꯗꯣꯛꯇꯨꯅ ꯆꯦꯟꯒ꯭ꯔꯒ ꯑꯥ ꯀꯁꯥꯔ ꯂꯩꯕꯥꯛꯇꯕꯨ ꯑꯣꯏꯔꯣ ꯕꯪꯒ꯭ꯂꯥꯗꯦꯁꯇꯕꯨ ꯑꯣꯏꯔꯣ ꯑꯩꯈꯣꯏ ꯃꯤꯇꯩ ꯃꯆꯥ ꯃꯌꯥꯝ ꯂꯣꯏꯅ ꯂꯥꯟꯖꯦꯟꯅꯔꯒ ꯂꯩꯒꯤꯕ ꯉꯥꯛꯇꯅꯤ ꯃꯇꯝꯗꯨꯗ ꯆꯥꯅꯅꯕ ꯊꯛꯅꯅꯕ ꯂꯩꯅꯅꯕ ꯌꯨꯝ ꯄꯨꯝꯅꯃꯛꯀꯤ ꯑꯋꯥꯕ ꯃꯌꯥꯝ ꯃꯣꯏꯅ ꯊꯦꯡꯅꯔꯝꯒꯗꯕꯗꯨ ꯑꯩꯈꯣꯏꯅ ꯈꯟꯗꯕꯗ ꯇꯨ ꯖꯨꯡꯕ ꯐꯥꯎꯋꯤ ꯃꯣꯏꯅ ꯋꯥꯔꯝꯒꯗꯕ ꯃꯌꯥꯝꯗꯨ ꯄꯟꯕꯒꯤꯁꯨ ꯂꯣꯏꯕ ꯅꯥꯏꯔꯔꯣꯏ ꯂꯥꯟ ꯑꯃ ꯇꯧꯕ ꯍꯥꯏꯕꯁꯤ ꯑꯩꯒꯤ ꯑꯩꯒꯤ ꯂꯩꯕꯥꯛꯇ ꯂꯥꯟꯊꯦꯡꯅꯕꯕꯥꯎ ꯀꯗꯥꯏꯅꯣ ꯍꯥꯏꯔꯒ ꯑꯩꯒꯤ ꯍꯤꯡꯅ ꯍꯤꯡꯅꯅꯕꯒꯤꯗꯃꯛꯇ ꯌꯨꯝ ꯊꯥꯗꯣꯛꯑꯒ ꯃꯐꯝ ꯈꯪꯗꯅ ꯆꯦꯟꯅꯒꯤꯕ ꯃꯌꯥꯝꯁꯦ ꯑꯩ ꯑꯃꯒꯤ ꯈꯪꯅ ꯆꯥꯟꯅꯕ ꯂꯩꯕꯁꯨ ꯅꯠꯇꯦ ꯃꯤꯒꯤ ꯃꯤ ꯑꯗꯨꯝ ꯑꯩꯒꯤ ꯕꯪꯒ꯭ꯂꯥꯗꯦꯁ ꯀꯁꯥꯔ ꯑꯩꯒꯤ ꯃꯅꯤꯄꯨꯔ ꯃꯆꯥ ꯉꯥꯛꯇ ꯑꯣꯏꯔꯦꯅ ꯍꯥꯏꯔꯒꯁꯨ ꯂꯩꯀꯥꯏ ꯑꯃꯗꯧꯅ ꯈꯨꯟꯗꯥ ꯂꯩꯇꯥꯅ ꯇꯣꯔꯣꯛ ꯈꯨꯟꯗꯥꯅꯅ ꯂꯩꯕ ꯅꯠꯇꯕꯅꯤꯅ ꯄꯨꯝꯅꯃꯛꯇꯨ